ꯏꯁꯥꯒꯤ ꯑꯣꯏꯕ ꯃꯔꯨ ꯑꯣꯏꯕ ꯐꯤ ꯂꯣꯟꯕꯒꯤ ꯄꯣꯠꯆꯪꯁꯤꯡ ꯍꯥꯏꯔꯒꯗꯤ ꯀꯣꯆꯤ ꯂꯣꯟꯅꯅꯕ ꯀꯣꯆꯤ ꯑꯗꯒꯤ ꯀꯇꯥ ꯑꯗꯒꯤ ꯐꯣꯔ ꯄ꯭ꯂꯥꯏꯒꯤ ꯂꯪ ꯑꯗꯒꯤ ꯐꯨꯔꯤꯠ ꯐꯤꯔꯣꯟ ꯇꯨꯕꯒꯤ ꯍꯥꯏꯔꯒ ꯃꯦꯆꯤꯟ ꯇꯥꯏꯅꯕ ꯃꯦꯆꯤꯟ ꯏꯁꯇꯤꯠꯆꯤꯡ ꯇꯧꯅꯕ ꯃꯦꯆꯤꯟ ꯍꯥꯏꯇꯥꯔꯦ ꯑꯗꯣ ꯈꯔ ꯂꯩꯖꯩ ꯑꯗꯨ ꯍꯥꯏꯔꯤꯕ ꯂꯪ ꯑꯗꯣ ꯐꯣꯔ ꯄ꯭ꯂꯥꯏ ꯑꯣꯏꯔꯒꯁꯨ ꯍꯌꯦꯡ ꯂꯣꯜꯂꯒꯀꯣ ꯈꯨꯗꯝ ꯑꯣꯏꯅ ꯍꯥꯏꯔꯕꯗ ꯖꯔꯁꯤ ꯑꯃ ꯂꯣꯜꯂꯦ ꯈꯜꯂꯣ ꯂꯣꯜꯂꯒ ꯂꯤꯠꯂꯒ ꯍꯌꯦꯡ ꯅꯩꯅꯔꯛꯄ ꯃꯇꯝꯗ ꯐꯣꯔ ꯄ꯭ꯂꯥꯏ ꯑꯣꯏꯔꯒꯁꯨ ꯂꯪꯕꯨꯗꯤ ꯃꯇꯨ ꯃꯁꯥꯀꯩ ꯌꯥꯎꯖꯩ ꯌꯥꯎꯖꯇꯥꯔꯒꯁꯨ ꯍꯦꯟꯅ ꯑꯩꯈꯣꯏꯅ ꯅꯩꯅꯔꯒ ꯃꯐꯣꯟ ꯌꯥꯝꯅ ꯊꯣꯛꯇꯕꯤ ꯍꯥꯏꯇꯥꯔꯦ ꯑꯗꯨꯒꯨꯝꯕ ꯂꯪ ꯀ꯭ꯋꯥꯂꯤꯇꯤ ꯂꯩꯕ ꯂꯪ ꯍꯦꯟꯅ ꯄꯥꯝꯖꯩ ꯑꯗꯒꯤ ꯈꯨꯗꯝ ꯑꯣꯏꯅ ꯍꯥꯏꯔꯕꯗ ꯐꯤ ꯇꯥꯏꯔꯛꯄ ꯃꯇꯝꯗ ꯑꯩꯈꯣꯏꯅ ꯀꯛꯑꯒ ꯁꯥꯏꯖꯇꯨꯒꯤ ꯃꯇꯨꯡꯏꯟꯅ ꯇꯧꯔꯛꯄ ꯃꯇꯝꯗ ꯂꯪꯗꯣ ꯆꯄꯛꯄ ꯈ꯭ꯋꯥꯏ ꯍꯦꯟꯅ ꯑꯐꯕ ꯀ꯭ꯋꯥꯂꯤꯇꯤ ꯂꯩꯕ ꯃꯦꯆꯤꯟ ꯃꯃꯟ ꯈꯔ ꯌꯥꯝꯕ ꯑꯐꯕ ꯃꯦꯆꯤꯟ ꯑꯃ ꯄꯥꯝꯃꯦ ꯑꯗꯨꯅ ꯃꯔꯝ ꯑꯣꯏꯗꯨꯅ ꯑꯩꯈꯣꯏꯅ ꯀꯔꯤꯒꯨꯝꯕ ꯑꯦ ꯃꯤꯒꯤ ꯑꯣꯔꯗꯔ ꯑꯃ ꯑꯗꯨ ꯇꯨꯕꯤꯔꯛꯎ ꯑꯗꯨ ꯇꯥꯏꯕꯤꯔꯛꯎ ꯍꯥꯏꯕ ꯃꯇꯝꯗ ꯃꯦꯆꯤꯟꯗꯣ ꯑꯐꯕ ꯑꯣꯏꯇꯥꯔꯒꯗꯤ ꯃꯤꯅ ꯄꯥꯝꯃꯤꯕ ꯃꯇꯝꯗꯨꯗ ꯑꯩꯈꯣꯏꯅ ꯃꯦꯆꯤꯟꯗꯣ ꯐꯔꯒꯗꯤ ꯀꯁꯇꯃꯔꯅ ꯄꯥꯝꯃꯤꯕ ꯃꯇꯝꯗꯨꯗ ꯑꯩꯈꯣꯏꯅ ꯑꯗꯨꯝ ꯄꯤꯕ ꯉꯝꯅꯕꯒꯤꯗꯃꯛꯇ ꯍꯦꯟꯅ ꯑꯐꯕ ꯃꯈꯜꯒꯤ ꯃꯦꯆꯤꯟ ꯄꯥꯝꯃꯦ ꯑꯗꯨꯒ ꯐꯨꯔꯤꯠ ꯂꯣꯜꯂꯒ ꯐꯨꯔꯤꯠ ꯃꯇꯕꯨ ꯑꯣꯏꯔꯣ ꯃꯣꯖꯥ ꯃꯇꯕꯨ ꯑꯣꯏꯔꯣ ꯂꯣꯟꯅꯕꯒꯤ ꯂꯪꯁꯦ ꯁꯤꯁꯦ ꯍꯦꯛ ꯄꯥꯏꯕꯗ ꯃꯤꯅ ꯁꯤꯖꯟꯅꯕ ꯃꯇꯝꯗꯁꯨ ꯊꯣꯠ ꯊꯣꯠ ꯂꯥꯎꯕ ꯑꯗꯩ ꯅꯩꯅꯔꯛꯄ ꯃꯇꯝꯗ ꯃꯐꯣꯟ ꯌꯥꯝꯅ ꯊꯣꯛꯇꯕ ꯂꯪ ꯑꯗꯨꯒꯨꯝꯕ ꯑꯣꯏꯍꯟꯅꯤꯡꯉꯦ ꯑꯩꯒꯤ ꯑꯣꯏꯕ ꯃꯣꯠꯇ